ꯑꯩꯅ ꯉꯁꯤ ꯕꯖꯥꯔ ꯒꯂꯤꯗ ꯁꯨꯁ ꯑꯃ ꯂꯧꯔꯨꯔꯦ ꯑꯗꯨ ꯁꯨꯁꯇꯣ ꯌꯥꯝꯅ ꯇꯣꯡꯕ ꯅꯨꯉꯥꯏꯔꯝꯗ꯭ꯔꯦ ꯌꯦꯡꯕꯀꯥꯟꯗꯗꯤ ꯐꯖꯕ ꯑꯗꯨꯒ ꯇꯣꯡꯕ ꯀꯟꯗ ꯌꯥꯝ ꯅꯨꯉꯥꯏꯇꯦ ꯑꯗꯨꯒ ꯀꯨꯏꯅꯁꯨ ꯆꯠꯄ ꯉꯝꯗꯦ ꯈꯣꯡ ꯍꯔꯠ ꯇꯧꯑꯦ ꯈꯨꯖꯤꯟ ꯍꯔꯠ ꯇꯧꯑꯦ ꯌꯥꯝ ꯅꯨꯡꯉꯥꯏꯇꯦ ꯀꯨꯏꯅꯁꯨ ꯆꯠꯄ ꯉꯝꯗꯦ ꯀꯝꯐꯔꯇꯦꯕꯜꯁꯨ ꯑꯣꯏꯗꯦ ꯁꯥꯟꯅꯕ ꯀꯟꯗꯁꯨ ꯅꯨꯡꯉꯥꯏꯇꯦ ꯋꯥꯔꯀꯥꯎꯠ ꯇꯧꯕꯀꯟꯗꯁꯨ ꯅꯨꯡꯉꯥꯏꯇꯦ ꯑꯁꯤꯒꯤ ꯄ꯭ꯔꯗꯛꯁꯦ ꯑꯩ ꯌꯥꯝ ꯄꯥꯝꯗ꯭ꯔꯦ ꯄꯩꯁꯥꯁꯨ ꯌꯥꯝ ꯄꯃꯨꯈ꯭ꯔꯦ ꯌꯥꯝ ꯇꯥꯡꯅ ꯂꯩꯔꯒ ꯌꯥꯝ ꯄꯃꯨꯈ꯭ꯔꯦ ꯑꯗꯨꯅ ꯑꯩ ꯑꯁꯤꯒꯤ ꯄ꯭ꯔꯣꯗꯛꯁꯦ ꯏꯃꯥꯟꯅꯕꯤ ꯈꯣꯏꯗꯁꯨ ꯂꯧꯔꯨꯅꯨ ꯌꯥꯝ ꯐꯠꯇꯦ ꯍꯥꯏꯅ ꯑꯩ ꯍꯥꯏꯈ꯭ꯔꯦ